ꯑꯩꯈꯣꯏꯒꯤ ꯃꯐꯝꯁꯤꯗ ꯑꯌꯥꯝꯕꯅ ꯌꯦꯟ ꯉꯥꯅꯨ ꯁꯟ ꯍꯥꯃꯦꯡ ꯍꯨꯏ ꯍꯧꯗꯣꯡ ꯏꯔꯣꯏ ꯑꯁꯤꯅꯆꯤꯡꯕꯐꯥꯎ ꯀꯌꯥꯃꯔꯨꯝ ꯂꯣꯏꯅꯩ ꯑꯗꯨꯒ ꯌꯦꯟꯗꯁꯨ ꯃꯈꯜ ꯌꯥꯝ ꯂꯩ ꯄꯟꯕ ꯌꯥꯕ ꯌꯦꯟꯒꯤ ꯃꯈꯜꯁꯤꯡ ꯈꯔꯗꯤ ꯀꯥꯎꯅ ꯌꯦꯟ ꯀꯣꯏꯂꯔ ꯀꯣꯏꯂꯔ ꯌꯦꯟ ꯁꯔꯤꯠ ꯌꯦꯟ ꯀꯣꯏꯂꯔ ꯌꯦꯟ ꯂꯩꯌꯥꯔ ꯌꯦꯟ ꯕꯥꯅꯥꯔꯥꯖ ꯌꯦꯟ ꯇꯔꯀꯤ ꯌꯦꯟ ꯑꯃꯗꯤ ꯀꯦꯗꯥꯔꯅꯥꯠ ꯑꯁꯤꯅꯆꯤꯡꯕ ꯀꯌꯥ ꯃꯔꯨꯝꯁꯨ ꯂꯣꯏꯅꯩ ꯑꯗꯨꯒ ꯑꯌꯥꯝꯕꯅ ꯃꯊꯛꯇ ꯄꯜꯂꯤꯕ ꯌꯦꯟꯁꯤꯡꯁꯤ ꯂꯣꯏꯅꯩ ꯑꯗꯨꯒ ꯉꯥꯅꯨꯗꯁꯨ ꯃꯈꯜ ꯀꯌꯥꯃꯔꯨꯝ ꯂꯩ ꯑꯩꯈꯣꯏꯒꯤ ꯃꯐꯝꯁꯤꯗ ꯂꯣꯏꯅꯕ ꯉꯥꯅꯨ ꯈꯔꯗꯤ ꯀꯥꯡꯉꯥ ꯂꯣꯀꯦꯜ ꯉꯥꯅꯨ ꯁꯥꯔꯤꯠ ꯉꯥꯅꯨ ꯕꯤꯂꯥꯏꯇꯤ ꯉꯥꯅꯨ ꯃꯨꯛꯁꯟ ꯉꯥꯅꯨ ꯑꯁꯤꯅꯆꯤꯡꯕꯅꯤ ꯉꯥꯅꯨꯁꯤꯡ ꯅꯤ ꯑꯗꯨꯒ ꯑꯩꯈꯣꯏꯅ ꯂꯣꯏꯅꯕ ꯁꯟ ꯈꯔꯒꯤ ꯃꯈꯜꯗꯤ ꯂꯣꯀꯦꯜ ꯁꯟ ꯖꯔꯁꯤ ꯁꯟ ꯁꯟꯗꯪ ꯑꯁꯤꯅꯆꯤꯡꯕꯅꯤ ꯑꯩꯈꯣꯏꯅ ꯌꯦꯟ ꯉꯥꯅꯨ ꯁꯥ ꯁꯟꯁꯤꯡ ꯂꯣꯏꯕ ꯃꯇꯝꯗ ꯃꯐꯝ ꯑꯃꯗ ꯄꯨꯟꯅ ꯂꯣꯏꯗꯦ ꯇꯣꯉꯥꯟ ꯇꯣꯉꯥꯟꯕ ꯃꯐꯝꯁꯤꯡꯗ ꯇꯣꯉꯥꯟ ꯇꯣꯉꯥꯟꯅ ꯃꯈꯣꯏꯁꯤꯡꯒꯤ ꯃꯀꯣꯟ ꯁꯦꯝꯗꯨꯅ ꯂꯣꯏꯅꯩ ꯑꯗꯨꯒ ꯑꯩꯈꯣꯏꯅ ꯁꯥ ꯁꯟ ꯌꯣꯛꯂꯒ ꯑꯇꯣꯞꯄ ꯑꯍꯦꯟꯕ ꯈꯔꯁꯨ ꯃꯈꯜ ꯀꯌꯥꯒꯤ ꯇꯧꯕ ꯌꯥꯏ ꯈꯨꯗꯝ ꯑꯣꯏꯅ ꯍꯥꯏꯔꯕꯗ ꯑꯩꯈꯣꯏꯅ ꯁꯟ ꯌꯣꯛꯂꯒ ꯁꯟꯒꯤ ꯁꯪꯒꯣꯝ ꯁꯨꯝꯗꯨꯅ ꯌꯣꯟꯕ ꯌꯥꯏ ꯁꯟꯒꯤ ꯃꯆꯥ ꯄꯣꯛꯍꯜꯂꯒ ꯌꯣꯟꯕꯁꯨ ꯌꯥꯏ ꯃꯁꯤꯇ ꯅꯠꯇꯅ ꯑꯩꯈꯣꯏꯅ ꯁꯟ ꯑꯗꯨ ꯁꯥ ꯑꯣꯏꯅ ꯁꯦꯝꯗꯣꯛꯂꯒ ꯇꯣꯉꯥꯟ ꯇꯣꯉꯥꯟꯕ ꯄꯥꯔꯠ ꯌꯣꯟꯕ ꯌꯥꯏ ꯃꯁꯤꯇ ꯅꯠꯇꯅ ꯑꯩꯈꯣꯏꯅ ꯌꯦꯟ ꯉꯥꯅꯨ ꯂꯣꯏꯕꯗꯁꯨ ꯇꯣꯉꯥꯟꯕ ꯃꯑꯣꯡꯗ ꯀꯥꯔꯕꯥꯔ ꯇꯧꯕ ꯌꯥꯏ ꯃꯔꯨꯝ ꯊꯨꯍꯜꯂꯒ ꯌꯣꯟꯕ ꯌꯥꯏ ꯃꯆꯥ ꯀꯣꯛꯍꯜꯂꯒ ꯌꯣꯟꯕ ꯌꯥꯏ ꯃꯆꯥ ꯆꯥꯎꯍꯜꯂꯒ ꯅꯠꯇ꯭ꯔꯒ ꯃꯄꯤꯗꯨꯁꯨ ꯌꯣꯟꯕꯁꯨ ꯌꯥꯏ ꯑꯩꯈꯣꯏꯅ ꯁꯥ ꯁꯟ ꯑꯁꯤ ꯌꯣꯟꯅꯕꯒꯤꯗꯃꯛ ꯃꯈꯣꯏꯕꯨ ꯐꯖꯅ ꯂꯣꯏꯕꯤꯕꯁꯨ ꯃꯊꯧ ꯇꯥꯏ